ꯑꯧ ꯃꯥꯅꯦ ꯑꯧ ꯊꯣꯛꯂꯛꯑꯅꯤꯑꯦ ꯑꯩꯈꯣꯏ ꯃꯅꯤꯄꯨꯔꯗꯕꯨ ꯑꯃꯨꯛ ꯀꯥꯏ ꯀꯥꯏꯗ ꯀꯣꯏꯕ ꯌꯥꯕ ꯂꯩꯒꯦꯅ ꯂꯥꯛꯀꯦꯅꯦ

ꯆꯠꯇ꯭ꯔꯤ ꯑꯃꯨꯛꯇ

ꯑ ꯑ

ꯎꯝ

ꯑꯗꯣ ꯑꯩꯈꯣꯏꯅ ꯈꯪꯗꯕ ꯃꯌꯥꯝ ꯑꯃ ꯃꯅꯨꯡꯗ ꯂꯩꯔꯝꯃꯦ ꯑꯩꯈꯣꯏꯗꯤ ꯆꯠꯁꯨ ꯆꯠꯊꯣꯛꯇ꯭ꯔꯕꯅꯤꯅ ꯑꯗꯨꯝ ꯃꯅꯤꯄꯨꯔꯒꯤ ꯋꯥꯡꯃꯗ ꯂꯩꯔꯕꯅꯤꯅ ꯍꯥꯏꯗꯤ ꯗꯨꯒꯨꯝꯕ ꯃꯌꯥꯝꯗꯣ ꯑꯃꯇ ꯈꯪꯗ꯭ꯔꯦ ꯗꯨꯅ ꯀꯣꯏꯊꯣꯔꯛꯀꯦ ꯅꯣꯡꯃ ꯑꯗꯨꯒ ꯌꯦꯡꯉꯨꯁꯦ

ꯊꯝꯃꯦ ꯊꯝꯃꯦ